ꯍꯜꯂꯣ ꯑꯣ ꯀꯩꯅꯣꯅꯦ ꯁꯤꯒꯤꯁꯦ ꯇꯨꯔꯤꯁ ꯒꯥꯏꯗ ꯑꯣꯏꯕꯤꯔꯕ ꯑꯣ ꯑꯩꯁꯦ ꯉꯁꯤꯗꯪ ꯀꯛꯆꯤꯡꯁꯤꯗ ꯊꯨꯡꯉꯕꯅꯦꯀꯣ ꯑꯩ ꯍꯣꯂꯤ ꯃꯌꯥꯁꯨ ꯅꯛꯁꯤꯜ ꯌꯥꯎꯁꯪ ꯃꯌꯥꯁꯨ ꯅꯛꯁꯤꯜꯂꯛꯑꯦꯅ ꯌꯥꯎꯁꯪ ꯌꯥꯎꯒꯦꯅ ꯂꯥꯛꯆꯕꯅꯤ ꯑꯗꯨ ꯑꯩꯅ ꯍꯧꯖꯤꯛ ꯄꯥꯝꯃꯤꯁꯦ ꯀꯩꯅꯣꯅꯦ ꯑꯩ ꯀꯩꯅꯣꯝ ꯃꯅꯤꯄꯨꯔꯒꯤ ꯀꯛꯆꯤꯡ ꯍꯥꯏꯕ ꯃꯐꯝ ꯁꯤꯗ ꯑꯩꯁꯤ ꯄꯨꯕꯤꯔꯣ ꯑꯗꯨꯒ ꯑꯩꯈꯣꯏ ꯍꯧꯖꯤꯛ ꯌꯥꯎꯁꯪ ꯃꯌꯥꯒꯤ ꯌꯥꯝꯅ ꯃꯔꯨ ꯑꯣꯏꯕ ꯖꯒꯣꯏ ꯍꯥꯏꯇꯥꯔꯦ ꯊꯥꯕꯜ ꯆꯣꯡꯕꯁꯦ ꯌꯥꯝ ꯌꯦꯡꯁꯨ ꯌꯦꯡꯅꯤꯡꯉꯤ ꯌꯥꯎꯁꯨ ꯌꯥꯎꯅꯤꯡꯉꯤ ꯑꯗꯣ ꯁꯤꯒꯤ ꯃꯔꯝꯗ ꯑꯩ ꯀꯦꯝꯇ ꯊꯣꯏꯗꯣꯛꯄ ꯌꯥꯝ ꯀꯟꯅ ꯈꯪꯕꯗ ꯅꯠꯇꯦ ꯁꯣꯝꯅ ꯈꯔ ꯍꯥꯏꯕꯤꯕ ꯌꯥꯒꯗ꯭ꯔꯥ ꯑꯥ ꯑꯣ ꯑꯣ ꯑꯣ

ꯑꯣ ꯑꯣ ꯑꯥ ꯑꯣ ꯑꯣ ꯑꯣ ꯑꯣ

ꯊꯥꯕꯜ ꯆꯣꯡꯕꯁꯤ ꯀꯅꯥ ꯀꯅꯥꯅ ꯁꯤꯟꯂꯤꯅꯣ

ꯑꯣ ꯉꯥꯛ ꯁꯦꯟꯗꯣꯔꯤꯕ ꯎꯝ

ꯑꯣ ꯑꯣ ꯎꯝ

ꯑꯣ ꯑꯗꯨ ꯁꯣꯝꯅ ꯁꯦꯟ ꯅꯨꯡ ꯈꯥꯏꯒꯠꯅꯔꯒ ꯆꯣꯡꯉꯤ ꯍꯥꯏꯕ ꯑꯃ ꯍꯥꯏꯒꯤꯗꯣ ꯑꯗꯣ ꯑꯩꯁꯨ ꯍꯧꯖꯤꯛꯀꯤꯁꯦ ꯌꯥꯎꯅꯤꯡꯉꯦꯕ ꯑꯗꯣ ꯑꯩꯁꯨ ꯑꯩꯁꯨ ꯄꯩꯁꯥ ꯊꯥꯡꯒꯗ꯭ꯔꯣ ꯑꯗꯨꯕꯣ ꯎꯝ ꯑꯣ ꯑꯣ ꯑꯣ ꯑꯩꯅꯅꯦ ꯊꯥꯕꯜ ꯆꯣꯡꯕꯁꯤ ꯌꯥꯎꯅꯤꯡꯉꯤ ꯑꯗꯨ ꯑꯩꯒꯤꯗꯤ ꯀꯛꯆꯤꯡꯁꯤꯗ ꯊꯣꯏꯗꯣꯛꯄ ꯈꯪꯅꯕꯗꯤ ꯂꯩꯇꯦ ꯑꯩꯅ ꯄꯥꯝꯃꯤꯁꯤ ꯑꯩꯒꯤ ꯔꯦꯟꯠ ꯀꯨꯝꯕ ꯑꯃ ꯋꯥꯏꯔꯒ ꯈꯤꯇꯪ ꯊꯥꯕꯜ ꯆꯣꯡꯕꯒꯤ ꯍꯧ ꯊꯥꯕꯜ ꯆꯣꯡꯕꯒꯤ ꯃꯐꯝꯗꯣ ꯑꯗꯣꯝꯅ ꯈꯪꯕꯤꯕꯗꯣ ꯑꯗꯨꯒꯤ ꯃꯅꯥꯛꯇ ꯑꯩꯒꯤ ꯔꯦꯟꯠ ꯑꯃꯇꯪ ꯁꯤꯟꯕꯤꯔꯛꯑꯣ ꯍꯣꯇꯦꯜ ꯑꯃ ꯁꯤꯟꯕꯤꯔꯛꯑꯣ ꯑꯗꯨꯒ ꯑꯩ ꯑꯗꯨꯗ ꯑꯩ ꯁꯤꯗ ꯅꯨꯃꯤꯠ ꯀꯌꯥꯅꯤ ꯄꯥꯡꯊꯣꯛꯅꯕꯅꯣ

ꯑꯣ ꯍꯣ ꯑꯗꯨꯗꯤ ꯌꯥꯝ ꯐꯔꯦ ꯁꯣꯝꯅ ꯑꯩ ꯁꯣꯝ ꯈꯪꯅ ꯆꯥꯟꯅꯕ ꯊꯣꯏꯗꯣꯛ ꯂꯩꯕꯁꯨ ꯅꯠꯇꯕꯅꯤꯅ ꯁꯣꯝꯒ ꯑꯗꯨꯝ ꯑꯩꯅ ꯌꯥꯎꯅꯤꯡꯕ ꯃꯇꯝꯗ ꯑꯗꯨꯝ ꯆꯠꯃꯤꯟꯅꯕ ꯑꯗꯨꯝ ꯌꯥꯒꯅꯤꯀꯣ ꯑꯗꯨꯗꯤ

ꯑꯣ ꯑꯗꯨꯗꯤ ꯌꯥꯝ ꯅꯨꯡꯉꯥꯏꯖꯔꯦ ꯑꯩ ꯀꯩꯅꯣ ꯍꯧꯖꯤꯛ ꯑꯩ ꯑꯗꯨꯝ ꯊꯥꯕꯜ ꯆꯣꯡꯕ ꯑꯩꯅ ꯆꯠꯂꯝꯗꯥꯏ ꯈꯣꯠꯂꯝꯗꯥꯏꯗꯣ ꯑꯗꯨꯗ ꯑꯩ ꯑꯗꯨꯝ ꯁꯣꯝꯗ ꯄꯥꯎ ꯄꯤꯖꯔꯛꯀꯦ ꯑꯣ ꯐꯔꯦ ꯐꯔꯦ ꯌꯥꯝ ꯅꯨꯡꯉꯥꯏꯖꯔꯦ ꯉꯁꯤꯒꯤ ꯑꯩ ꯊꯝꯖꯔꯒꯦꯀꯣ ꯑꯗꯨꯗꯤ